ꯇ꯭ꯔꯦꯟ ꯑꯁꯤ ꯌꯥꯝꯅ ꯆꯥꯎꯕ ꯌꯥꯝꯅ ꯁꯥꯡꯕ ꯒꯥꯔꯤ ꯃꯈꯜ ꯑꯃꯅꯤ ꯃꯁꯤ ꯃꯐꯝ ꯑꯃꯗꯒꯤ ꯃꯐꯝ ꯑꯃꯗ ꯆꯠꯄ ꯃꯇꯝꯗ ꯁꯤꯖꯟꯅꯩ ꯅꯠꯇ꯭ꯔꯒꯅ ꯑꯩꯈꯣꯏꯅ ꯄꯣꯠ ꯍꯣꯟꯗꯣꯛ ꯍꯣꯟꯖꯤꯟ ꯇꯧꯕ ꯃꯇꯝꯗꯁꯨ ꯁꯤꯖꯤꯟꯅꯩ ꯃꯁꯤꯒꯤ ꯒꯥꯔꯤ ꯑꯁꯤꯒꯤ ꯃꯅꯨꯡꯗ ꯑꯩꯈꯣꯏꯒꯤ ꯐꯝꯐꯝ ꯁꯤꯠ ꯑꯃꯗꯤ ꯕꯥꯠꯔꯨꯝ ꯇꯣꯏꯂꯦꯠ ꯃꯈꯜ ꯁꯨꯅ ꯌꯥꯎꯋꯤ ꯇ꯭ꯔꯦꯟ ꯇꯣꯡꯗꯨꯅ ꯗꯦꯂꯤꯗ ꯆꯠꯂꯨꯔꯦ